ꯅꯣꯔꯠ ꯏꯟꯗꯤꯌꯥꯗꯅ ꯃꯔꯨꯑꯣꯏꯅ ꯃꯣꯏꯒꯤ ꯍꯤꯁꯇ꯭ꯔꯤꯁꯦ ꯃꯨꯒꯜ ꯔꯥꯖꯄꯨꯠ ꯃꯣꯏ ꯃꯣꯏ ꯀꯜꯆꯔꯁꯤꯅ ꯍꯤꯟꯗꯨ ꯃꯨꯁꯂꯤꯝ ꯁꯤꯜꯛ ꯇ꯭ꯔꯦꯗꯤꯁꯅꯦꯜ ꯌꯥꯎꯋꯦꯕ ꯑꯗꯩ ꯁꯥꯎꯠ ꯏꯟꯗꯤꯌꯥꯗꯅ ꯃꯔꯨꯑꯣꯏꯅ ꯃꯣꯏꯒꯤ ꯀꯜꯆꯔꯁꯦ ꯗ꯭ꯔꯥꯕꯤꯌꯥꯟ ꯗ꯭ꯔꯥꯕꯤꯗꯤꯌꯥꯟ ꯀꯜꯆꯔ ꯑꯣꯏꯌꯦꯕ ꯑꯗꯒꯤ ꯆꯤꯟꯖꯥꯛꯀꯤ ꯃꯇꯥꯡꯗꯅ ꯁꯥꯎꯠ ꯏꯟꯗꯤꯌꯥꯁꯤꯗꯅ ꯃꯔꯨꯑꯣꯏꯅ ꯃꯈꯣꯏꯒꯤꯁꯤ ꯑꯄꯥꯝꯕ ꯆꯥꯔꯤꯁꯤ ꯗꯣꯁꯥ ꯏꯗꯂꯤ ꯁꯥꯝꯕꯔ ꯑꯗꯨꯒ ꯃꯈꯜ ꯃꯈꯜꯒꯤ ꯆꯥꯛ ꯑꯗꯒꯤ ꯀꯣꯀꯣꯅꯠ ꯌꯨꯕꯤ ꯑꯗꯒꯤ ꯇꯔꯃꯔꯤꯟ ꯃꯪꯒꯤ ꯍꯩ ꯑꯗꯩ ꯀꯔꯤ ꯄꯇꯥꯁꯤꯡ ꯑꯁꯤ ꯌꯥꯝ ꯇꯣꯏꯅ ꯁꯤꯖꯤꯟꯅꯩꯌꯦꯕ ꯁꯥꯎꯠ ꯏꯟꯗꯤꯌꯥꯁꯤꯗꯅ ꯑꯗꯒꯤ ꯅꯣꯔꯠ ꯏꯟꯗꯤꯌꯥꯗꯅ ꯃꯔꯨꯑꯣꯏꯅ ꯑꯩꯈꯣꯏꯒꯤ ꯕꯤꯔꯌꯥꯅꯤ ꯑꯗꯩ ꯀꯕꯥꯞ ꯑꯗꯒꯤ ꯇꯟꯒꯨꯝꯕ ꯕ꯭ꯔꯦꯗꯀꯨꯝꯕ ꯑꯗꯒꯤ ꯃꯔꯨꯑꯣꯏꯅ ꯗꯥꯏꯔꯤ ꯑꯩꯈꯣꯏꯒꯤ ꯁꯟꯒꯤ ꯁꯪꯒꯣꯝꯅ ꯁꯦꯝꯕ ꯄꯣꯠꯁꯤꯡ ꯑꯁꯤ ꯃꯔꯨꯑꯣꯏꯅ ꯁꯥꯎꯠ ꯅꯣꯔꯠ ꯏꯟꯗꯤꯌꯥꯗꯅ ꯆꯥꯏꯌꯦꯕ ꯑꯗꯒꯤ ꯂꯦꯡꯒ꯭ꯋꯦꯖꯁꯤꯗꯅ ꯅꯣꯔꯠ ꯏꯟꯗꯤꯌꯥꯗꯅ ꯃꯔꯨꯑꯣꯏꯅ ꯃꯣꯏꯅ ꯉꯥꯡꯉꯤꯕ ꯂꯣꯟꯁꯤꯡ ꯑꯁꯦ ꯄꯟꯖꯥꯕꯤ ꯑꯗꯒꯤ ꯍꯔꯤꯌꯥꯟꯕꯤ ꯑꯗꯒꯤ ꯕꯁꯕꯨꯔꯤꯁꯤꯡ ꯑꯁꯤ ꯉꯥꯡꯉꯦꯕ ꯑꯗꯩ ꯁꯥꯎꯠ ꯏꯟꯗꯤꯌꯥꯗꯅ ꯇꯃꯤꯜ ꯇꯦꯂꯤꯒꯨ ꯀꯅꯥꯗꯥ ꯃꯂꯥꯌꯥꯂꯝꯁꯤꯡ ꯑꯁꯤꯅ ꯍꯦꯟꯅ ꯉꯥꯡꯉꯦꯕ ꯑꯗꯩ ꯅꯣꯔꯠ ꯏꯟꯗꯤꯌꯥꯁꯤꯗꯅ ꯃꯥꯁꯦ ꯃꯔꯨꯑꯣꯏꯅ ꯏꯟꯗꯣ ꯒꯪꯒꯥꯇꯤꯛ ꯄ꯭ꯂꯦꯟ ꯑꯣꯏ ꯑꯗꯩ ꯍꯤꯃꯥꯂꯤꯌꯥꯟ ꯃꯥꯎꯟꯇꯦꯟ ꯔꯦꯟꯖ ꯑꯗꯒꯤ ꯊꯥꯔ ꯗꯦꯖꯥꯔꯠ ꯁꯤꯒꯤ ꯃꯅꯨꯡꯗ ꯂꯩꯌꯦꯕ ꯑꯗꯩ ꯁꯥꯎꯠ ꯏꯟꯗꯤꯌꯥꯁꯤꯗꯅ ꯃꯔꯨꯑꯣꯏꯅ ꯗꯦꯀꯥꯟ ꯄ꯭ꯂꯦꯇꯨ ꯑꯗꯩ ꯋꯦꯁꯇꯔꯟ ꯒꯥꯔꯠ ꯑꯗꯩ ꯀꯣꯁꯇꯦꯟ ꯔꯤꯖꯟ ꯑꯗꯨꯒ ꯃꯥꯒꯤꯁꯦ ꯑꯔꯥꯕꯤꯌꯥꯟ ꯁꯤꯒ ꯑꯃꯁꯨꯡ ꯕꯦ ꯑꯣꯐ ꯕꯦꯡꯒꯜꯒꯒꯤ ꯃꯔꯛꯁꯦ ꯁꯤꯗꯩꯗ ꯇꯥꯏꯌꯦꯕ ꯑꯗꯒꯤ ꯀ꯭ꯂꯥꯏꯃꯦꯠꯀꯤ ꯃꯇꯥꯡꯁꯤꯗꯅ ꯑꯌꯤꯡ ꯑꯁꯥꯒꯤ ꯃꯇꯥꯡꯁꯤꯗꯅ ꯅꯣꯔꯠ ꯏꯟꯗꯤꯌꯥꯁꯤ ꯁꯥꯏ ꯌꯥꯝ ꯁꯥꯏ ꯁꯃꯔꯗꯅ ꯀꯥꯂꯦꯟ ꯊꯥꯗꯅ ꯌꯥꯝ ꯁꯥꯏ ꯏꯪꯊꯝ ꯊꯥꯗꯅ ꯏꯪꯉꯤ ꯑꯗꯒꯤ ꯃꯨꯟꯁꯨꯟ ꯅꯣꯡꯖꯨ ꯊꯥꯁꯨ ꯂꯩ ꯑꯗꯒꯤ ꯁꯥꯎꯠ ꯏꯟꯗꯤꯌꯥꯗꯅ ꯃꯥꯁꯤꯒꯤ ꯍꯥꯏꯔꯤꯕ ꯇ꯭ꯔꯣꯄꯤꯀꯦꯜ ꯀ꯭ꯂꯥꯏꯃꯦꯠ ꯑꯣꯏꯌꯦꯕ ꯃꯣꯏꯁꯤ ꯑꯗꯨꯝ ꯆꯍꯤ ꯆꯨꯞꯄ ꯑꯃ ꯑꯗꯨꯝ ꯁꯥꯔꯒ ꯂꯩꯌꯦꯕ ꯃꯣꯏꯁꯦ ꯑꯗꯒꯤ ꯔꯤꯂꯤꯖꯁꯀꯤ ꯃꯇꯥꯡꯗꯅ ꯅꯣꯔꯠ ꯏꯟꯗꯤꯌꯥꯁꯤ ꯃꯥꯒꯤꯁꯤ ꯃꯔꯨꯑꯣꯏ ꯍꯤꯟꯗꯨ ꯃꯨꯁꯂꯤꯝ ꯁꯤꯈ ꯖꯦꯟꯒꯤ ꯄꯣꯄꯨꯂꯦꯁꯟꯁꯤ ꯌꯥꯝ ꯌꯥꯝꯃꯦꯕ ꯑꯗꯩ ꯁꯥꯎꯠ ꯏꯟꯗꯤꯌꯥꯗꯅ ꯃꯔꯨꯑꯣꯏꯅ ꯈ꯭ꯔꯤꯁꯇꯦꯟꯅꯤꯇꯤꯒ ꯃꯨꯁꯂꯤꯝꯒꯁꯤꯅ ꯍꯦꯟꯅ ꯂꯩꯌꯦꯕ ꯑꯗꯒꯤ ꯃꯣꯏꯒꯤ ꯆꯥꯎꯈꯠ ꯊꯧꯔꯥꯡꯒꯤ ꯃꯇꯥꯡꯁꯤꯗꯅ ꯅꯣꯔꯠ ꯏꯟꯗꯤꯌꯥꯁꯤꯡꯁꯤꯗꯅ ꯃꯥꯒꯤ ꯁꯦꯟꯊꯣꯛ ꯂꯝꯕꯤ ꯀꯩꯀꯩ ꯃꯌꯥꯝꯁꯤ ꯑꯌꯥꯝꯕꯅ ꯒꯦꯍꯨ ꯑꯗꯒꯤ ꯆꯥꯛ ꯑꯗꯒꯤ ꯁꯨꯒꯔꯀꯦꯟꯗꯒꯤ ꯂꯥꯛꯑꯦꯕ ꯁꯥꯎꯠ ꯏꯟꯗꯤꯌꯥꯁꯤꯗꯅ ꯃꯔꯨꯑꯣꯏꯅ ꯑꯥꯏ ꯇꯤꯒꯤ ꯇꯦꯛꯅꯣꯂꯣꯖꯤꯁꯤꯡ ꯑꯁꯤ ꯁꯥꯎꯠ ꯏꯟꯗꯤꯌꯥꯗꯒꯤ ꯂꯥꯛꯏ ꯑꯃꯁꯨꯡ ꯃꯣꯏꯒꯤ ꯏꯁꯄꯥꯏꯁꯤꯁ ꯇꯦꯛꯁꯇꯥꯏꯜ ꯑꯗꯒꯤ ꯇꯨꯔꯤꯖꯝꯁꯤꯡꯁꯤꯗꯤ ꯁꯥꯎꯠ ꯏꯗꯤꯌꯥꯅ ꯍꯦꯟꯅ ꯁꯣꯝ ꯅꯥꯀꯟꯒꯤ ꯃꯣꯏꯒꯤ ꯏꯀꯣꯅꯣꯃꯤꯁꯤꯗ ꯍꯦꯟꯅ ꯊꯧꯗꯥꯡ ꯂꯧꯋꯦꯕ